ꯋꯥꯟ ꯂꯥꯛ ꯐꯤꯞꯇꯤ ꯊ꯭ꯔꯤ ꯊꯥꯎꯖꯟ ꯇꯨ ꯍꯟꯗ꯭ꯔꯦꯗ ꯊꯥꯔꯇꯤ ꯐꯣꯔ ꯇꯨ ꯂꯥꯛ ꯁꯤꯛꯇꯤ ꯅꯥꯏꯟ ꯊꯥꯎꯖꯟ ꯐꯣꯔ ꯍꯟꯗ꯭ꯔꯦꯗ ꯊꯥꯔꯇꯤ ꯐꯥꯏꯕ ꯑꯩꯠ ꯂꯥꯛ ꯐꯤꯞꯇꯤ ꯁꯤꯛꯁ ꯊꯥꯎꯖꯟ ꯐꯥꯏꯕ ꯍꯟꯗ꯭ꯔꯦꯗ ꯇ꯭ꯋꯦꯟꯇꯤ ꯊ꯭ꯔꯤ ꯅꯥꯏꯟ ꯂꯥꯛ ꯇ꯭ꯋꯦꯟꯇꯤ ꯊ꯭ꯔꯤ ꯊꯥꯎꯖꯟ ꯁꯤꯛꯁ ꯍꯟꯗ꯭ꯔꯦꯗ ꯅꯥꯏꯟꯇꯤ ꯊ꯭ꯔꯤ ꯁꯤꯛꯁ ꯂꯥꯛ ꯐꯤꯞꯇꯤꯟ ꯊꯥꯎꯖꯟ ꯋꯥꯟ ꯍꯟꯗ꯭ꯔꯦꯗ ꯊꯥꯔꯇꯤ ꯐꯣꯔ